ꯍꯜꯂꯣ ꯁꯤ ꯆꯥꯟꯗꯦꯜ ꯇꯨ ꯄꯂꯦꯜ ꯆꯦꯟꯕ ꯕꯁꯀꯤ ꯀꯩꯅꯣ ꯐꯣꯟꯂꯣ ꯑꯁꯤ ꯀꯩꯅꯣ ꯉꯔꯥꯡ ꯑꯩꯈꯣꯏ ꯄꯥꯂꯦꯜꯗꯒꯤ ꯆꯥꯟꯗꯦꯜ ꯐꯥꯎ ꯆꯠꯄꯗ ꯅꯣꯏ ꯕꯁꯇꯨ ꯈꯤꯇꯪ ꯅꯨꯡꯉꯥꯏꯇꯦꯅꯦ ꯍꯥꯏꯕꯗꯤ ꯅꯣꯏ ꯕꯁꯇꯨ ꯀꯩꯅꯣ ꯌꯥꯝ ꯃꯣꯠꯂꯤ ꯃꯅꯨꯡꯗ ꯐꯝꯐꯝꯗꯣ ꯌꯥꯝ ꯃꯣꯠꯂꯤꯕꯀꯣ ꯑꯗ ꯑꯗꯨ ꯑꯗꯨ ꯈꯤꯇꯪ ꯁꯦꯡꯗꯣꯛꯂꯗꯤ ꯅꯨꯡꯉꯥꯏꯒꯦꯔꯥꯅ ꯈꯟꯕꯀꯣ ꯍꯥꯏꯕꯗꯤ ꯃꯤꯈꯣꯏ ꯌꯥꯝ ꯕꯁ ꯆꯠꯊꯣꯛꯄ ꯆꯠꯁꯤꯟ ꯇꯧꯕꯗ ꯌꯥꯝ ꯃꯣꯠꯄꯗꯣ ꯅꯨꯡꯉꯥꯏꯇꯦꯅ ꯌꯦꯡꯕꯗ ꯑꯥ ꯑꯗꯨꯒ ꯁꯨꯃꯥꯏ ꯇꯧꯕꯅꯦ ꯅꯣꯏꯒꯤ ꯕꯁ ꯀꯟꯗꯛꯇꯔꯗꯣ ꯄꯩꯁꯥ ꯈꯣꯝꯕꯗꯣ ꯑꯗꯨ ꯈꯤꯇꯪ ꯃꯥꯒꯤ ꯋꯥꯍꯩ ꯋꯥꯇꯥꯗꯣ ꯈꯤꯇꯪ ꯅꯨꯡꯉꯥꯏꯇꯕꯀꯣ ꯍꯥꯏꯕꯗ ꯃꯤ ꯑꯃ ꯄꯦꯁꯦꯟꯖꯔꯉꯣꯟꯗ ꯉꯥꯡꯕꯗꯤ ꯈꯔ ꯅꯨꯡꯁꯤꯅ ꯉꯥꯡꯕ ꯑꯃ ꯂꯩꯗꯅ ꯑꯗꯨ ꯃꯥꯅ ꯉꯥꯡꯂꯤꯕꯗꯣ ꯈꯔ ꯈꯤꯇꯪ ꯀꯟꯅ ꯉꯥꯡꯕꯀꯣ ꯍꯥꯏꯕꯗꯤ ꯕꯁꯇ ꯂꯩꯔꯤꯕꯗꯣ ꯌꯥꯝ ꯅꯍꯥ ꯉꯥꯛ ꯅꯠꯇꯕ ꯑꯍꯟꯁꯨ ꯌꯥꯎꯕꯅꯤꯅ ꯃꯣꯏꯅ ꯉꯥꯡꯂꯤꯗꯣ ꯑꯍꯟ ꯃꯃꯥꯡꯗ ꯉꯥꯡꯂꯤꯗꯣ ꯌꯥꯝ ꯔꯦꯁꯄꯦꯛ ꯂꯩꯇꯕ ꯃꯥꯜꯂꯦꯕꯀꯣ ꯑꯗꯨ ꯅꯪꯅ ꯈꯤꯇꯪ ꯅꯪꯒꯤ ꯑꯉꯥꯡ ꯈꯣꯏꯗꯣ ꯅꯪꯅ ꯈꯤꯇꯪ ꯍꯥꯏꯌꯨ ꯍꯥꯏꯕꯗꯤ ꯃꯤ ꯃꯃꯥꯡꯗ ꯌꯥꯝ ꯀꯥꯏꯅꯤꯡꯉꯥꯏꯅꯤ ꯃꯄꯥꯟ ꯊꯣꯛꯂꯗꯤ ꯃꯤ ꯈꯪꯗꯕ ꯃꯤ ꯂꯥꯛꯂꯒ ꯁꯨꯃꯥꯏꯅ ꯉꯥꯡꯂꯗꯤ ꯃꯤꯅ ꯑꯩꯈꯣꯏꯕꯨ ꯌꯥꯝ ꯃꯈꯥ ꯑꯣꯏꯅ ꯌꯦꯡꯒꯅꯦꯕꯀꯣ ꯎꯝ ꯍꯣꯏ ꯑꯣ ꯍꯣꯏ ꯅꯪꯁꯨ ꯑꯗꯨꯝ ꯃꯣꯏꯕꯨ ꯅꯤꯡꯁꯤꯡꯍꯜꯂꯨ ꯍꯥꯏꯕꯅꯤꯗ ꯀꯣ ꯍꯣꯏ ꯌꯥꯝ ꯅꯨꯡꯉꯥꯏꯔꯦ ꯑꯗꯨꯗꯤ